ꯍꯧꯖꯤꯛ ꯑꯣꯏꯔꯤꯕ ꯐꯤꯚꯝ ꯑꯁꯤꯅ ꯑꯦꯠꯕꯔꯇꯥꯏꯁ ꯑꯃꯁꯨꯡ ꯃꯤꯑꯣꯏ ꯀꯌꯥ ꯌꯧꯍꯟꯕ ꯉꯝꯃꯤꯕ ꯈ꯭ꯋꯥꯏꯗꯒꯤ ꯀꯥꯟꯅꯔꯤꯕ ꯃꯑꯣꯡ ꯍꯥꯏꯔꯒꯗꯤ ꯑꯩꯈꯣꯏꯒꯤ ꯁꯣꯁꯦꯜ ꯃꯦꯗꯤꯌꯥ ꯑꯩꯈꯣꯏꯅ ꯐꯦꯁꯕꯨꯛꯇ ꯊꯥꯒꯠꯄ ꯑꯩꯈꯣꯏ ꯌꯨꯇꯨꯕꯔ ꯑꯐꯥꯎ ꯑꯐꯥꯎꯕꯁꯤꯡꯗ ꯑꯩꯈꯣꯏꯅ ꯍꯥꯏꯔꯒ ꯑꯩꯈꯣꯏꯒꯤ ꯀꯩꯅꯣꯗꯣ ꯁꯦꯀꯦꯟ ꯇꯔꯥꯒꯨꯝꯕ ꯁꯦꯀꯦꯟ ꯀꯨꯟꯊ꯭ꯔꯥꯒꯨꯝꯕ ꯑꯩꯈꯣꯏꯒꯤ ꯍꯥꯡꯉꯤꯕ ꯑꯩꯈꯣꯏꯅ ꯇꯧꯔꯤꯕ ꯄ꯭ꯔꯗꯛꯇꯨ ꯌꯣꯟꯕ ꯑꯗꯒꯤ ꯑꯩꯈꯣꯏꯅ ꯍꯥꯡꯉꯤꯕ ꯍꯣꯇꯦꯜꯗꯨꯒꯤ ꯃꯔꯝꯗ ꯍꯥꯏꯍꯟꯕ ꯁꯤꯒꯨꯝꯕ ꯁꯣꯁꯦꯜ ꯃꯦꯗꯤꯌꯥ ꯄ꯭ꯂꯦꯠꯐꯣꯝꯁꯤꯗ ꯌꯥꯝ ꯆꯥꯎꯅ ꯂꯩꯈ꯭ꯔꯦ ꯑꯅꯧꯕ ꯑꯣꯏꯅ